ꯑꯩꯈꯣꯏꯒꯤ ꯃꯐꯝ ꯑꯁꯤꯗ ꯂꯩꯔꯤꯕ ꯂꯣꯀꯦꯜ ꯏꯁꯩ ꯈꯔꯒꯤ ꯃꯇꯥꯡꯗ ꯍꯥꯏꯌꯨ ꯍꯥꯏꯔꯒꯗꯤ ꯈꯣꯡꯖꯣꯝ ꯄꯔꯕ ꯈꯣꯡꯖꯣꯝ ꯄꯔꯕ ꯍꯥꯏꯔꯤꯕ ꯏꯁꯩ ꯑꯁꯤ ꯑꯔꯤꯕ ꯃꯇꯝꯗ ꯊꯣꯛꯈꯤꯕ ꯊꯧꯗꯣꯛ ꯋꯥꯊꯣꯛ ꯑꯗꯒꯤ ꯂꯥꯟ ꯇꯧꯕꯕꯨ ꯑꯣꯏꯔꯣ ꯈꯣꯡꯖꯣꯝꯒꯤ ꯃꯔꯝꯗ ꯑꯍꯟꯁꯤꯡꯅ ꯁꯩꯊꯥꯔꯒ ꯁꯛꯄ ꯏꯁꯩ ꯑꯃꯅꯤ ꯃꯁꯤꯒꯤ ꯀꯥꯟꯅꯕꯅ ꯍꯧꯒꯠꯂꯛꯂꯤꯕ ꯅꯍꯥꯁꯤꯡꯅ ꯈꯪꯍꯧꯗꯕ ꯊꯦꯡꯅꯍꯧꯗꯕ ꯃꯌꯥꯝ ꯑꯗꯨ ꯈꯣꯡꯖꯣꯝ ꯄꯔꯕ ꯑꯁꯤꯗ ꯍꯤꯁꯇ꯭ꯔꯤ ꯑꯣꯏꯅ ꯏꯁꯩ ꯁꯛꯂꯒ ꯅꯍꯥꯁꯤꯡꯗ ꯅꯣꯂꯦꯖ ꯂꯩꯖꯕꯅꯤ ꯑꯗꯨꯒ ꯑꯅꯤ ꯁꯨꯕꯗ ꯂꯧꯔꯣꯛ ꯏꯁꯩ ꯂꯧꯔꯣꯛ ꯏꯁꯩ ꯍꯥꯏꯔꯒꯗꯤ ꯑꯩꯈꯣꯏꯒꯤ ꯈꯨꯡꯒꯪꯁꯤꯗ ꯂꯧꯔꯣꯛ ꯄꯟꯊꯥꯗ ꯂꯧꯔꯤꯡꯕꯤ ꯁꯤꯡꯅ ꯂꯕꯨꯛꯇ ꯀꯨꯝꯗꯨꯅ ꯆꯍꯤꯗꯨꯒꯤ ꯑꯣꯏꯕ ꯂꯧ ꯂꯤꯡꯕ ꯃꯇꯝꯗ ꯂꯧ ꯂꯤꯡꯉꯤꯕ ꯂꯧꯂꯤꯡꯕꯤꯁꯤꯡꯒꯤ ꯈ꯭ꯋꯥꯏ ꯃꯀꯣꯛ ꯊꯪꯂꯤꯕ ꯅꯨꯄꯤ ꯑꯗꯨꯅ ꯏꯁꯩ ꯑꯁꯤ ꯍꯥꯟꯅ ꯍꯧꯕꯤꯔꯛꯑꯕ ꯃꯇꯨꯡꯗ ꯃꯥꯒꯤ ꯃꯇꯨꯡꯗ ꯅꯨꯄꯤꯁꯤꯡ ꯂꯧꯔꯤꯡꯕꯤ ꯅꯨꯄꯤꯁꯤꯡꯁꯤꯅ ꯑꯋꯥꯏ ꯑꯈꯨꯝꯒꯤ ꯃꯑꯣꯡꯗ ꯏꯁꯩꯁꯦ ꯃꯊꯪ ꯃꯅꯥꯎ ꯅꯥꯏꯅ ꯈꯨꯝꯃꯒ ꯁꯛꯏ ꯁꯛꯄꯒꯤ ꯀꯩꯅꯣ ꯄꯣꯠꯁꯤꯅ ꯏꯁꯩ ꯑꯁꯤ ꯁꯛꯅ ꯁꯛꯅ ꯃꯈꯣꯏꯅ ꯂꯧ ꯂꯤꯡꯉꯤ ꯍꯦꯟꯅꯁꯨ ꯊꯧꯅꯥ ꯂꯩꯕ ꯑꯋꯥꯕ ꯀꯥꯎꯍꯟꯕ ꯏꯁꯩ ꯑꯃꯁꯨ ꯑꯣꯏꯍꯜꯂꯤ ꯑꯗꯨꯒ ꯑꯍꯨꯝ ꯁꯨꯕꯗ ꯂꯥꯏ ꯍꯔꯥꯎꯕ ꯏꯁꯩ ꯑꯩꯈꯣꯏꯒꯤ ꯂꯥꯏ ꯍꯔꯥꯎꯕ ꯏꯁꯩ ꯑꯁꯤ ꯑꯍꯥꯟꯕꯗ ꯄꯦꯅꯥ ꯂꯥꯏ ꯍꯔꯥꯎꯐꯝ ꯑꯗꯨꯒꯤ ꯍꯔꯥꯎꯔꯤꯕ ꯃꯐꯝ ꯑꯗꯨꯗ ꯄꯦꯅꯥ ꯈꯣꯡꯕ ꯍꯥꯏꯅ ꯑꯍꯟ ꯑꯣꯖꯥ ꯃꯥꯏꯕ ꯑꯁꯤꯅ ꯑꯍꯥꯟꯕꯗ ꯌꯥꯀꯥꯏꯔꯣꯟ ꯏꯁꯩ ꯁꯛꯄꯤꯔꯕ ꯃꯇꯨꯡꯗ ꯅꯨꯡꯊꯤꯡ ꯅꯨꯡꯗꯥꯡ ꯋꯥꯏꯔꯝꯗ ꯄꯦꯅꯥꯅ ꯃꯥꯒꯤ ꯈꯣꯟꯊꯣꯛꯁꯦ ꯄꯨꯊꯣꯛꯑꯀꯥꯟꯗ ꯃꯥꯏꯕꯤ ꯃꯥꯏꯕꯤ ꯑꯣꯏꯔꯤꯕꯤ ꯏꯁꯩ ꯁꯛꯄꯤ ꯑꯁꯤꯅ ꯏꯁꯩ ꯂꯥꯏꯒꯤ ꯃꯔꯝꯗ ꯇꯤꯟꯁꯣꯟ ꯂꯥꯏꯁꯣꯟꯒꯤ ꯃꯔꯝꯗ ꯏꯁꯩ ꯑꯁꯤ ꯁꯛꯄꯤꯗꯨꯅ ꯃꯥꯒꯤ ꯇꯨꯡꯏꯟꯁꯟ ꯑꯣꯏꯅ ꯂꯩꯔꯤꯕ ꯈꯨꯡꯒꯪ ꯑꯗꯨꯒꯤ ꯅꯨꯄꯤꯁꯤꯡ ꯅꯨꯄꯥꯁꯤꯡ ꯑꯉꯥꯡꯁꯤꯡꯅ ꯏꯁꯩꯗꯨꯒꯤ ꯇꯟꯊꯥ ꯆꯥꯟꯅꯅ ꯖꯒꯣꯏ ꯁꯥꯕ ꯅꯨꯡꯉꯥꯏꯕ ꯁꯨꯔꯗꯨꯒꯤ ꯃꯇꯨꯡꯏꯟꯅ ꯑꯗꯨꯃꯥꯏꯅ ꯄꯥꯡꯊꯣꯛꯆꯩ